ꯏꯁꯩ ꯁꯛꯄ ꯃꯇꯝꯗ ꯕꯥꯁꯤ ꯍꯥꯏꯕ ꯏꯟꯁꯇ꯭ꯔꯨꯃꯦꯟ ꯄꯣꯠꯁꯛꯁꯤ ꯈ꯭ꯋꯥꯏꯗꯒꯤ ꯃꯔꯨꯑꯣꯏꯕ ꯍꯥꯏꯕ ꯇꯥꯔꯦ ꯃꯤꯑꯣꯏꯕꯒꯤ ꯑꯋꯥꯁ ꯈꯣꯟꯖꯦꯜꯒꯤ ꯃꯇꯨꯡꯗ ꯈ꯭ꯋꯥꯏꯗꯒꯤ ꯃꯤꯌꯥꯝꯅ ꯄꯥꯝꯅꯕ ꯈꯣꯟꯖꯦꯜ ꯍꯥꯏꯔꯒꯗꯤ ꯕꯥꯁꯤꯒꯤ ꯈꯣꯟꯖꯦꯜ ꯑꯁꯤꯅꯤ ꯑꯊꯦꯡꯕ ꯑꯍꯤꯡꯗ ꯕꯥꯁꯤꯒꯤ ꯈꯣꯟꯖꯦꯜ ꯇꯥꯕ ꯃꯇꯝꯗ ꯇꯨꯝꯒꯗꯧꯕ ꯃꯤꯑꯣꯏ ꯃꯄꯣꯛ ꯑꯃ ꯐꯥꯎꯕ ꯂꯩꯇꯦꯅ ꯑꯩꯅ ꯍꯥꯏꯖꯅꯤꯡꯉꯤ ꯃꯔꯝꯗꯤ ꯕꯥꯁꯤꯅ ꯏꯁꯩꯒꯤ ꯐꯖꯕ ꯈꯣꯟꯖꯦꯜꯁꯨ ꯄꯨꯈꯠꯂꯤ ꯁꯤꯡꯒꯔꯗꯨꯒꯤ ꯈꯣꯟꯖꯦꯜꯁꯨ ꯄꯨꯈꯠꯂꯤ ꯁꯝꯅ ꯍꯥꯏꯔꯀꯥꯟꯗ ꯑꯩꯅ ꯕꯥꯁꯤ ꯈꯣꯡꯕ ꯇꯝꯃꯛꯄꯗꯒꯤꯅ ꯍꯧꯖꯤꯛ ꯐꯥꯎꯕꯁꯤꯗ ꯃꯤꯌꯥꯝꯅ ꯑꯗꯨꯝ ꯄꯥꯝꯅꯅ ꯑꯩꯒꯤ ꯕꯥꯁꯤ ꯑꯁꯤꯕꯨ ꯃꯤꯌꯥꯝꯅ ꯄꯥꯝꯖꯩ ꯍꯥꯏꯇꯥꯔꯦ ꯑꯗꯨꯒ ꯑꯩꯈꯣꯏꯒꯤ ꯂꯩꯀꯥꯏꯒꯤ ꯁ꯭ꯀꯨꯜꯒꯤ ꯑꯃꯁꯨꯡ ꯀꯣꯂꯦꯖꯀꯤ ꯐꯪꯁꯟ ꯀꯌꯥꯗ ꯑꯩꯅ ꯕꯥꯁꯤꯒꯤ ꯏꯟꯁꯇ꯭ꯔꯨꯃꯦꯟꯁꯦ ꯇꯧꯔꯒ ꯏꯁꯩꯒꯤ ꯁꯨꯔ ꯑꯣꯏꯅ ꯍꯥꯞꯄꯤ ꯑꯗꯨꯗ ꯃꯤꯌꯥꯝ ꯃꯤꯄꯨꯝ ꯈꯨꯗꯤꯡꯃꯛꯅ ꯕꯥꯁꯤꯒꯤ ꯈꯣꯟꯖꯦꯜ ꯇꯥꯕ ꯃꯤꯄꯨꯝ ꯈꯨꯗꯤꯡꯃꯛꯅ ꯑꯩꯕꯨ ꯏꯟꯀꯔꯦꯖ ꯄꯨꯛꯅꯤꯡ ꯊꯧꯒꯠꯄꯤ ꯑꯁꯤꯒꯨꯝꯂꯕ ꯄꯨꯛꯅꯤꯡ ꯍꯨꯔꯕ ꯕꯥꯁꯤꯒꯤ ꯈꯣꯟꯖꯦꯜ ꯑꯁꯤ ꯃꯤꯄꯨꯝ ꯈꯨꯗꯤꯡꯃꯛꯇ ꯍꯩꯕ ꯇꯥꯔꯕ ꯑꯃꯁꯨꯡ ꯇꯥꯕ ꯑꯣꯏꯕ ꯇꯥꯔꯒꯗꯤ ꯉꯁꯤ ꯀꯜꯂꯕ ꯊꯝꯃꯣꯏ ꯑꯁꯤ ꯃꯣꯝꯕꯇꯤꯒꯨꯝꯅ ꯄꯦꯠꯊꯩ ꯍꯥꯏꯖꯅꯤꯡꯉꯤ